ꯎꯇꯤꯁꯦ ꯑꯩꯅ ꯄꯥꯝꯕꯒꯤ ꯃꯔꯝꯗꯤ ꯑꯩꯈꯣꯏ ꯃꯩꯇꯩꯒꯤ ꯑꯣꯏꯅꯁꯨ ꯎꯇꯤꯁꯤ ꯌꯥꯝꯅ ꯄꯥꯝꯅ ꯆꯥꯅꯩ ꯑꯗꯨꯅ ꯎꯇꯤꯁꯤꯁꯨ ꯃꯈꯜ ꯑꯅꯤ ꯂꯩ ꯃꯪꯒꯜꯒꯤ ꯎꯇꯤ ꯑꯃ ꯑꯗꯒꯤ ꯑꯁꯪꯕ ꯄꯥꯡꯈꯣꯛꯂꯥ ꯃꯅꯥ ꯃꯁꯤꯡ ꯑꯩꯈꯣꯏꯒꯤ ꯃꯅꯥ ꯃꯁꯤꯡꯒꯤ ꯎꯇꯤ ꯑꯩꯈꯣꯏ ꯈꯥꯃꯦꯟ ꯑꯁꯤꯟꯕ ꯃꯅꯥ ꯑꯗꯒꯤ ꯄꯥꯡꯈꯣꯛ ꯃꯅꯥꯒꯨꯝꯕꯃꯥꯏꯅ ꯇꯧꯕ ꯃꯅꯥ ꯃꯅꯥꯒꯤ ꯎꯇꯤ ꯃꯈꯜ ꯑꯅꯤ ꯂꯩ ꯑꯗꯨ ꯑꯩꯅ ꯄꯥꯝꯕꯗꯤ ꯄꯥꯡꯈꯣꯛꯂꯥ ꯒꯤ ꯃꯅꯥ ꯑꯗꯒꯤ ꯈꯥꯃꯦꯟ ꯑꯁꯤꯟ ꯃꯅꯥꯅ ꯇꯧꯕ ꯎꯇꯤꯁꯤꯅ ꯍꯦꯟꯅ ꯄꯥꯝꯖꯩ ꯃꯔꯝꯗꯤ ꯃꯗꯨꯗꯗꯤ ꯈꯔꯤꯁꯨ ꯈꯔ ꯍꯥꯞꯄꯤ ꯑꯗ ꯌꯥꯝ ꯍꯦꯟꯅ ꯍꯥꯞꯄꯁꯨ ꯌꯥꯗꯦ ꯈꯔꯤꯁꯤꯁꯨ ꯑꯗꯨ ꯋꯥꯠꯅ ꯍꯥꯞꯄꯁꯨ ꯌꯥꯗꯦ ꯃꯥꯒꯤ ꯆꯥꯡ ꯑꯃ ꯂꯩ ꯍꯥꯞꯄꯒꯤ ꯈꯔꯤꯁꯨ ꯑꯗꯨꯅ ꯎꯇꯤꯁꯤ ꯊꯣꯡꯕ ꯃꯇꯝꯗ ꯌꯥꯝ ꯑꯣꯠꯄꯁꯨ ꯌꯥꯗꯦ ꯌꯥꯝꯅ ꯑꯣꯠꯂꯒꯁꯨ ꯎꯇꯤꯗꯨ ꯍꯣꯔꯦꯟ ꯂꯦꯡꯒꯗꯣꯔꯤꯅꯤ ꯑꯗꯨꯅ ꯐꯖꯅ ꯃꯔꯣꯏ ꯃꯄꯥꯡ ꯇꯤꯜꯍꯧ ꯆꯅꯝ ꯑꯗꯒꯤ ꯑꯩꯈꯣꯏꯒꯤ ꯅꯄꯥꯛꯄꯤ ꯅꯥꯀꯨꯞꯄꯤ ꯀꯩꯗꯧꯕ ꯃꯌꯥꯝ ꯑꯃ ꯍꯥꯞꯄꯒ ꯐꯖꯅ ꯁꯣꯛ ꯇꯧꯕ ꯈꯣꯠꯄ ꯐꯨꯠꯂꯒ ꯐꯖꯅ ꯊꯣꯡꯕ ꯑꯃ ꯗꯔꯀꯥꯔ ꯂꯩ ꯑꯗꯨꯅ ꯊꯣꯡꯕ ꯃꯇꯝꯗ ꯉꯁꯥꯏꯒꯤ ꯌꯥꯝꯅ ꯆꯦꯛꯁꯤꯟꯅ ꯊꯣꯡꯉꯤ ꯑꯗꯨꯒ ꯍꯥꯎꯁꯨ ꯌꯥꯝ ꯍꯥꯎꯋꯤ ꯎꯇꯤ ꯑꯁꯪꯕꯁꯦ ꯑꯗꯨꯒ ꯌꯥꯝ ꯀꯟꯅ ꯑꯣꯠꯄꯁꯨ ꯌꯥꯗꯦ ꯎꯇꯤꯁꯦ ꯑꯗꯨꯒ ꯑꯩꯈꯣꯏ ꯃꯩꯇꯩꯒꯤ ꯑꯣꯏꯅꯁꯨ ꯎꯇꯤꯁꯤ ꯌꯥꯝꯅ ꯄꯥꯝꯕ ꯄꯣꯠ ꯑꯃ ꯑꯣꯏꯕ ꯑꯗꯨꯅ ꯃꯔꯝ ꯑꯣꯏꯔ ꯀꯥꯟꯗ ꯑꯩꯁꯨ ꯎꯇꯤ ꯑꯁꯪꯕꯁꯤ ꯌꯥꯝꯅ ꯄꯥꯝꯖꯩ ꯆꯥꯕꯁꯨ ꯌꯥꯝ ꯇꯣꯏꯅ ꯆꯥꯏ ꯑꯌꯥꯝꯕ ꯃꯇꯝꯗ ꯑꯩ ꯎꯇꯤ ꯑꯗꯨꯝ ꯌꯥꯝ ꯇꯣꯏꯅ ꯆꯥꯏ